ꯑꯩꯅ ꯍꯦꯛ ꯄꯥꯝꯖꯕꯁꯤ ꯐꯣꯛ ꯁꯣꯡꯗ ꯃꯌꯥꯡꯂꯝꯕꯝ ꯃꯪꯀꯥ ꯂꯧꯔꯦꯝꯕꯝ ꯕꯦꯗꯕꯇꯤ ꯍꯣꯏꯅ ꯁꯛꯄ ꯊꯥꯏꯅꯒꯤ ꯑꯔꯤꯕ ꯈꯨꯅꯨꯡ ꯏꯁꯩ ꯐꯣꯛ ꯁꯣꯡ ꯑꯁꯤꯅ ꯈꯔ ꯍꯦꯟꯅ ꯄꯥꯝꯖꯩ ꯍꯥꯏꯕ ꯇꯥꯔꯦ ꯃꯈꯣꯏꯕꯨ ꯄꯥꯝꯖꯕꯒꯤ ꯃꯔꯝꯗꯤ ꯃꯩꯇꯩꯒꯤ ꯑꯔꯤꯕ ꯂꯥꯏꯅꯤꯡ ꯂꯥꯏꯁꯣꯟꯒ ꯃꯔꯤ ꯂꯩꯅꯕ ꯉꯥꯛꯇ ꯁꯛꯄꯅ ꯃꯔꯝ ꯑꯣꯏꯔꯒ ꯐꯣꯛ ꯁꯣꯡ ꯍꯥꯏꯗꯤ ꯑꯁꯤ ꯍꯦꯟꯅ ꯄꯥꯝꯖꯕꯒꯤ ꯃꯔꯝꯅꯤ ꯍꯥꯏꯅ ꯊꯝꯖꯒꯦ